ꯀꯔꯤꯒꯨꯝꯕ ꯑꯩꯈꯣꯏꯒꯤ ꯈꯨꯡꯒꯪ ꯑꯁꯤꯗ ꯃꯨꯁꯜꯃꯥꯟ ꯑꯃꯕꯨ ꯁꯤꯕ ꯊꯣꯛꯂꯒꯗꯤ ꯃꯍꯥꯛ ꯑꯗꯨ ꯐꯖꯅ ꯃꯥꯏꯊꯖꯊꯣꯛꯄꯤꯔꯒ ꯃꯍꯥꯛ ꯑꯗꯨꯕꯨ ꯑꯩꯈꯣꯏ ꯃꯌꯥꯝꯅ ꯄꯨꯕꯤꯔꯛꯑꯅꯤ ꯑꯗꯨꯗꯨꯒ ꯃꯍꯥꯛꯀꯤꯗꯃꯛꯇ ꯑꯩꯈꯣꯏꯒꯤ ꯅꯃꯥꯁ ꯄ꯭ꯔꯦꯌꯥꯔ ꯇꯧꯔꯅꯤ ꯑꯗꯨꯒꯤ ꯃꯇꯨꯡꯗ ꯃꯍꯥꯛ ꯑꯁꯤ ꯄꯨꯔꯛꯑꯒ ꯍꯥꯏꯔꯤꯕ ꯂꯩꯕꯥꯛ ꯇꯧꯊꯣꯛꯑꯒ ꯃꯍꯥꯛ ꯐꯨꯝꯖꯤꯟꯕꯤꯔꯅꯤ ꯐꯨꯝꯖꯤꯟꯕꯤꯔꯕ ꯂꯣꯏꯔꯕ ꯃꯇꯨꯡꯗ ꯃꯍꯥꯛꯀꯤꯗꯃꯛꯇ ꯑꯩꯈꯣꯏꯅ ꯃꯄꯨꯒꯤ ꯃꯥꯏꯀꯩꯗ ꯑꯩꯈꯣꯏ ꯍꯥꯏꯖ ꯅꯤꯡꯖꯔꯕ ꯃꯇꯨꯡꯗ ꯑꯩꯈꯣꯏ ꯂꯣꯏꯃꯛꯁꯤ ꯍꯜꯂꯛꯀꯅꯤ ꯑꯗꯨꯒ ꯀꯔꯤꯒꯨꯝꯕ ꯃꯩꯇꯩꯁꯤꯡꯒꯤ ꯍꯤꯟꯗꯨꯁꯤꯡꯒꯤ ꯁꯤꯕ ꯊꯣꯛꯂꯒꯗꯤ ꯃꯈꯣꯏꯒꯤꯁꯨ ꯑꯗꯨꯃꯥꯏꯅ ꯇꯧꯗꯅ ꯄꯨꯔꯛꯂꯒ ꯃꯈꯣꯏꯒꯤꯅꯕꯨ ꯂꯥꯏꯅꯤꯡ ꯂꯥꯏꯁꯣꯟꯒꯤ ꯃꯇꯨꯡꯏꯟꯅ ꯏꯁꯩ ꯅꯣꯡꯃꯥꯏ ꯁꯛꯇꯅ ꯑꯩꯈꯣꯏꯒꯤ ꯄꯦꯅꯥ ꯈꯣꯡꯗꯅ ꯀꯩꯅꯣ ꯇꯧꯗꯅ ꯇꯧꯔ ꯃꯇꯨꯡꯗ ꯃꯩ ꯊꯥꯗꯣꯛꯀꯅꯤ ꯑꯗꯨꯒꯤ ꯃꯇꯨꯡꯗ ꯃꯩ ꯑꯗꯨ ꯊꯥꯗꯣꯛ ꯂꯣꯏꯔꯕ ꯄꯨꯂꯣꯏꯒꯤ ꯄꯨꯔꯥ ꯃꯩ ꯊꯥꯗꯣꯛꯄ ꯂꯣꯏꯔ ꯃꯇꯨꯡꯗ ꯃꯈꯣꯏꯁꯨ ꯂꯣꯏꯅꯃꯛ ꯃꯌꯨꯝꯗ ꯍꯟꯅꯩ